ꯑꯩꯍꯥꯛꯅ ꯈ꯭ꯋꯥꯏꯗꯒꯤ ꯄꯥꯝꯖꯕ ꯋꯥꯔꯤ ꯑꯃ ꯒꯤ ꯃꯇꯥꯡ ꯍꯥꯏꯔꯒꯗꯤ ꯗꯤ ꯑꯣꯜ ꯃꯦꯟ ꯑꯦꯟ ꯗ ꯁꯤ ꯍꯥꯏꯕ ꯑꯦꯔꯅꯦꯁꯠ ꯍꯦꯃꯤꯡꯋꯦꯒꯤ ꯂꯥꯏꯔꯤꯛ ꯋꯥꯔꯤ ꯑꯃꯈꯛꯅꯤ ꯋꯥꯔꯤꯁꯤꯗ ꯅꯨꯄꯥ ꯑꯃꯅ ꯁꯃꯨꯗ꯭ꯔꯗ ꯁꯥꯔꯛꯁꯦ ꯐꯥꯅꯕ ꯍꯣꯠꯅꯕ ꯃꯇꯝꯗ ꯊꯦꯡꯅꯈꯤꯕ ꯑꯋꯥꯕ ꯃꯌꯥꯝ ꯑꯗꯨ ꯃꯥꯅ ꯊꯦꯡꯅꯔꯤꯉꯩ ꯂꯥꯟꯁꯤ ꯊꯦꯡꯅꯔꯤꯉꯩ ꯃꯇꯝꯗ ꯃꯍꯥꯛꯅ ꯋꯥꯍꯩ ꯑꯃꯈꯛ ꯍꯥꯏꯈꯤꯕ ꯑꯗꯨ ꯑꯩꯍꯥꯛꯅ ꯍꯧꯖꯤꯛ ꯐꯥꯎꯕ ꯑꯩꯅ ꯀꯥꯎꯕ ꯉꯝꯗꯦ ꯋꯥꯍꯩꯁꯤꯡ ꯑꯗꯨꯗꯤ ꯃꯗꯨꯗꯒꯤ ꯇꯝꯕ ꯑꯩꯅ ꯇꯝꯕ ꯍꯥꯏꯔꯒꯗꯤ ꯃꯥꯅ ꯍꯥꯏꯒꯤꯕ ꯋꯥꯍꯩꯁꯤꯡ ꯑꯗꯨ ꯃꯦꯟ ꯀꯦꯟ ꯕꯤ ꯗꯤꯁꯇ꯭ꯔꯣꯏꯠ ꯕꯠ ꯅꯣꯠ ꯕꯤ ꯗꯤꯐꯤꯇꯦꯠ ꯍꯥꯏꯕꯅꯤ ꯍꯥꯏꯕꯗꯤ ꯃꯤꯌꯣꯏꯕꯁꯤ ꯃꯥꯡꯍꯟꯈꯤꯕꯗꯤ ꯌꯥꯏ ꯑꯗꯨꯕꯨ ꯃꯥꯏꯊꯤꯕ ꯄꯤꯕꯗꯤ ꯌꯥꯗꯦ ꯍꯥꯏꯕ ꯃꯥꯏꯊꯤꯕ ꯄꯤꯕꯗꯤ ꯉꯝꯗꯦ ꯍꯥꯏꯕ ꯑꯗꯨꯗ ꯑꯩꯅ ꯇꯝꯍꯧꯔꯤꯕꯗꯤ ꯑꯩꯈꯣꯏ ꯃꯤꯌꯣꯏꯕꯁꯦ ꯄꯨꯟꯁꯤꯒꯤ ꯂꯥꯟ ꯀꯌꯥ ꯊꯦꯡꯅꯔꯛꯂꯒ ꯑꯩꯈꯣꯏꯅ ꯃꯗꯨꯗ ꯂꯥꯟꯁꯤꯡꯗꯨꯒ ꯂꯣꯏꯅꯅ ꯗꯤꯛꯅꯤꯇꯤ ꯑꯃ ꯂꯩꯅ ꯊꯧꯅꯥ ꯑꯃ ꯂꯩꯅ ꯑꯩꯈꯣꯏꯅ ꯍꯤꯡꯕ ꯉꯝꯅꯕ ꯍꯣꯠꯅꯔꯛꯄ ꯑꯗꯨꯅ ꯃꯔꯝ ꯑꯣꯏꯔꯒ ꯃꯥꯏꯊꯤꯕ ꯄꯤꯗꯅ ꯊꯦꯡꯅꯔꯤꯕ ꯂꯥꯟꯁꯤꯡ ꯑꯗꯨ ꯗ ꯃꯥꯏ ꯄꯥꯛꯅ ꯄꯥꯛꯅ ꯂꯥꯛꯈꯤꯕꯅ ꯊꯦꯡꯅꯕ ꯂꯥꯟꯁꯤꯡ ꯑꯗꯨ ꯉꯝꯅ ꯂꯥꯛꯈꯤꯕꯅ ꯃꯤꯌꯣꯏꯕꯁꯤ ꯃꯥꯏꯊꯤꯕ ꯄꯤꯕ ꯉꯝꯗꯦ ꯑꯗꯨꯕꯨ ꯄꯨꯟꯁꯤ ꯍꯥꯏꯕꯁꯤ ꯁꯤꯕ ꯅꯥꯏꯕ ꯑꯗꯨꯒ ꯀꯅꯥꯒꯨꯝꯕ ꯑꯃꯅ ꯌꯩꯊꯠꯂꯛꯄ ꯑꯗꯨ ꯀꯅꯥꯒꯐꯨꯝꯕ ꯑꯝꯅ ꯃꯥꯏꯊꯤꯕ ꯄꯤꯔꯛꯄ ꯃꯔꯛꯇꯁꯨ ꯍꯣꯠꯅꯔꯛꯄ ꯌꯥꯕꯅ ꯃꯤꯑꯣꯏꯕꯁꯤ ꯃꯥꯡꯍꯟꯈꯤꯕꯗꯤ ꯌꯥꯏ ꯑꯗꯨꯕꯨ ꯂꯥꯟꯁꯤꯡ ꯑꯗꯨ ꯊꯦꯡꯅꯅ ꯂꯥꯛꯈꯤꯕ ꯃꯍꯥꯛꯀꯤ ꯊꯧꯅꯥ ꯂꯤꯡꯖꯦꯟ ꯑꯗꯨꯅ ꯃꯍꯥꯛꯄꯨ ꯃꯥꯏꯊꯤꯕ ꯄꯤꯕ ꯉꯝꯗꯦ ꯍꯥꯏꯕ ꯄꯔꯥ ꯑꯁꯤ ꯑꯩꯅ ꯍꯧꯖꯤꯛꯀꯤ ꯍꯥꯏꯔꯤꯕ ꯗꯤ ꯑꯣꯜ ꯃꯦꯟ ꯑꯟ ꯗ ꯁꯤ ꯍꯥꯏꯕ ꯄꯔꯥꯁꯤꯗꯒꯤ ꯑꯩꯅ ꯇꯝꯍꯧꯋꯤ